ꯍꯜꯂꯣ ꯍꯜꯂꯣ ꯇꯥꯏꯌꯦ

ꯒꯥꯏꯗ ꯐꯨꯜ ꯁꯞꯄꯣꯔꯠ ꯇꯧꯖꯒꯦ ꯁꯥꯔ ꯂꯥꯛꯄꯤꯌꯣ ꯌꯥꯅꯤꯌꯦ ꯇꯦꯛꯁꯤ ꯁꯥꯔꯕꯤꯁ ꯂꯣꯏ ꯂꯩ ꯂꯩꯒꯅꯦꯕ ꯆꯨꯔꯆꯥꯟꯄꯨꯔꯗꯒꯤꯅ ꯊꯥꯡꯒ ꯒꯐꯥꯎꯁꯤ ꯃꯃꯜ ꯌꯥꯝꯗꯕꯅꯤꯗ ꯆꯅꯤ ꯁꯨꯃꯥꯏꯅꯈꯛ ꯂꯩꯒꯅꯤꯗ ꯌꯥꯝꯗꯕꯅꯤ ꯑꯗꯨꯒꯤ ꯈꯨꯗꯣꯡꯆꯥꯕ ꯎꯝ ꯑꯗꯨꯒꯤ ꯈꯨꯗꯣꯡ ꯆꯥꯕ ꯐꯦꯁꯤꯂꯤꯇꯤ ꯂꯣꯏꯅ ꯂꯩꯌꯦ

ꯑꯗꯨ ꯎꯝ ꯅꯨꯃꯤꯠ ꯍꯨꯝꯅꯤꯒꯤꯁꯤ ꯐꯦꯃꯤꯂꯤꯒꯤ ꯃꯤ ꯃꯁꯤꯡꯗꯨꯒꯤ ꯑꯣꯏꯅ ꯑꯗꯨꯝ ꯃꯤ ꯑꯃꯗ ꯅꯣꯡꯃꯒꯤ ꯆꯥꯝꯃꯉꯥ ꯆꯥꯝꯃꯉꯥꯒꯨꯝꯕ ꯑꯗꯨꯝ ꯇꯥꯔꯛꯄ ꯌꯥꯏ ꯃꯤ ꯃꯁꯤꯡꯗꯨꯒꯤ ꯁꯥꯔ ꯈꯣꯏꯅ ꯂꯥꯛꯀꯗꯕ ꯃꯁꯤꯡꯗꯨꯒꯤ ꯑꯗꯨꯝ ꯇꯥꯔꯛꯑꯅꯤ ꯇꯣꯇꯦꯜ ꯇꯧꯔꯒ

ꯇꯤꯛꯀꯦꯠ ꯅꯨꯡꯀꯦꯠꯀꯤꯁꯤ ꯇꯤꯛꯀꯦꯠꯀꯤꯁꯤ ꯑꯗꯨꯝ ꯃꯃꯜ ꯄꯩꯁꯥ ꯍꯥꯏꯔꯒꯗꯤ ꯇꯤꯛꯀꯦꯠꯀꯤꯁꯦ ꯑꯗꯨ ꯊꯥꯡꯒ ꯑꯃ ꯑꯃ ꯆꯠꯂꯨꯕꯒꯤ ꯁꯤꯖꯤꯟꯅꯕ ꯂꯨꯄꯥ ꯀꯨꯟꯊ꯭ꯔꯥ ꯅꯤꯐꯨꯗꯤ ꯑꯗꯨꯝ ꯂꯩꯕꯅꯦ ꯇꯤꯛꯀꯦꯠ ꯌꯥꯝ ꯍꯣꯡꯕꯅꯤꯗ ꯃꯤ ꯑꯃꯒꯤ ꯑꯥ ꯁꯦꯟꯗ꯭ꯔꯥꯒꯨꯝꯕ ꯑꯗꯨꯗꯒꯤ ꯏꯊꯥꯏ ꯗꯥꯝꯒꯨꯝꯕ ꯀꯔꯤ ꯐꯖꯍꯜꯂꯤ ꯏꯊꯥꯏ ꯗꯥꯝꯁꯦ ꯑꯗꯨꯝ ꯆꯠꯅꯩ ꯁꯦꯟꯗ꯭ꯔꯥ ꯑꯗꯨꯝ ꯆꯠꯅꯩ ꯂꯣꯏꯅ ꯂꯩꯔꯦꯗ ꯑꯗꯣꯝꯗ ꯑꯣꯖꯥ ꯍꯣꯏꯅ ꯂꯥꯛꯑꯒꯗꯤ ꯇꯨꯔ ꯇꯧꯅꯤꯡꯂꯕꯗꯤ ꯈꯤꯇꯪ ꯁꯥꯡꯕ ꯑꯣꯏꯁꯨ ꯃꯣꯏꯔꯥꯡ ꯂꯣꯝꯗꯒꯤ ꯈꯤꯇꯪ ꯍꯥꯏꯒꯠꯂꯛꯑꯒ ꯂꯀꯣꯏ ꯄꯥꯠ ꯑꯗꯨ ꯑꯗꯥ ꯌꯥꯏ ꯌꯥꯏ ꯄꯥꯎ ꯄꯥꯎ ꯄꯥꯎ ꯐꯥꯎꯕꯤꯔꯛꯑꯣ ꯌꯥꯔꯒ ꯊꯝꯃꯣ ꯊꯝꯃꯣ